ꯍꯣꯏ ꯑꯩ ꯃꯄꯥꯟꯗ ꯆꯠꯆꯕ ꯌꯥꯎꯖꯔꯨꯔꯦ ꯑꯩꯁꯦ ꯗꯦꯜꯂꯤꯗ ꯗꯦꯜꯂꯤꯒꯤ ꯑꯦꯟ ꯑꯥꯏ ꯕꯤ ꯅꯦꯁꯅꯦꯜ ꯏꯟꯁꯇꯤꯇ꯭ꯌꯨꯠ ꯑꯣꯐ ꯕꯥꯏꯑꯣꯂꯣꯖꯤꯀꯦꯜ ꯅꯣꯏꯗꯥꯗ ꯂꯩꯕ ꯍꯥꯏꯔꯤꯕ ꯏꯟꯁꯇꯤꯇ꯭ꯌꯨꯠꯇꯨꯗ ꯅꯨꯃꯤꯠ ꯇꯨ ꯋꯤꯛꯁꯀꯤ ꯑꯣꯏꯕ ꯇ꯭ꯔꯦꯟꯅꯤꯡ ꯑꯃꯈꯛ ꯆꯠꯄ ꯌꯥꯎꯖꯈꯤ ꯍꯥꯏꯔꯤꯕ ꯇ꯭ꯔꯦꯅꯤꯡ ꯑꯁꯤ ꯗꯤꯁꯦꯝꯚꯔꯗ ꯇꯧꯈꯤꯕꯅꯦ ꯗꯤꯁꯦꯝꯚꯔꯒꯤ ꯗꯦꯠ ꯑꯩꯈꯣꯏ ꯃꯅꯤꯄꯨꯔꯗꯒꯤ ꯗꯤꯁꯦꯝꯚꯔꯒꯤ ꯁꯦꯀꯦꯟ ꯗꯤꯁꯦꯝꯚꯔꯗꯒꯤ ꯕꯁꯇꯒꯤ ꯑꯩꯈꯣꯏꯁꯦ ꯗꯤꯃꯥꯄꯨꯔ ꯐꯥꯎꯕ ꯆꯠꯆꯈꯤ ꯑꯩꯈꯣꯏ ꯄꯨꯟꯅ ꯍꯥꯏꯔꯤꯕ ꯇ꯭ꯔꯦꯟꯅꯤꯡ ꯑꯁꯤ ꯑꯣꯖꯥ ꯑꯃꯒ ꯌꯥꯎꯔꯒ ꯄꯨꯟꯅ ꯃꯤ ꯀꯨꯟ ꯆꯠꯆꯕꯅꯦ ꯑꯗ ꯑꯩꯈꯣꯏꯁꯦ ꯃꯅꯤꯄꯨꯔꯗꯒꯤ ꯗꯤꯃꯥꯄꯨꯔ ꯐꯥꯎꯕ ꯕꯁꯇ ꯇꯣꯡꯖꯔꯛꯑꯦ ꯆꯠꯆꯔꯦ ꯑꯗꯨꯒ ꯕꯁꯇꯒꯤ ꯑꯃꯨꯛꯀ ꯗꯤꯃꯥꯄꯨꯔꯗꯒꯤ ꯇ꯭ꯔꯦꯟꯗ ꯑꯃꯨꯛ ꯗꯦꯜꯂꯤ ꯇꯥꯟꯅ ꯆꯠꯈꯤ ꯍꯥꯏꯔꯤꯕ ꯇ꯭ꯔꯦꯟꯗ ꯆꯠꯄꯒꯤ ꯖꯔꯅꯤꯁꯦ ꯑꯁꯨꯛꯀꯤ ꯃꯇꯤꯛ ꯅꯨꯡꯁꯨ ꯅꯨꯡꯉꯥꯏꯈꯤ ꯋꯥꯁꯨ ꯋꯥꯈꯤ ꯑꯩꯈꯣꯏꯁꯦ ꯈꯔ ꯑꯃꯅ ꯔꯤꯖꯥꯔꯚ ꯈꯔ ꯑꯃꯅ ꯁꯤꯠꯁꯦ ꯔꯤꯖꯥꯔꯚ ꯇꯥꯔꯒ ꯈꯔ ꯑꯃꯅ ꯐꯪꯗꯕꯒꯤ ꯑꯋꯥꯕꯗꯣ ꯃꯥꯏꯌꯣꯛꯅꯈꯤ ꯑꯗꯨꯅ ꯑꯩꯈꯣꯏꯁꯦ ꯃꯤ ꯑꯃꯗ ꯔꯤꯖꯥꯔꯚ ꯇꯥꯕ ꯃꯤ ꯑꯃꯗ ꯇꯥꯗꯕ ꯃꯤ ꯑꯃꯁꯦ ꯅꯞꯄ ꯅꯞꯄꯒ ꯂꯩꯔꯒ ꯌꯥꯝ ꯋꯥꯅ ꯗꯦꯜꯂꯤ ꯇꯥꯟꯅ ꯌꯧꯖꯈꯤ ꯑꯗꯨꯒ ꯗꯦꯜꯂꯤꯁꯦ ꯑꯩꯈꯣꯏꯅ ꯗꯤꯃꯥꯄꯨꯔꯗꯒꯤ ꯗꯦꯜꯂꯤ ꯌꯧꯕꯁꯦ ꯅꯨꯃꯤꯠ ꯅꯤꯅꯤꯒꯤ ꯖꯔꯅꯤ ꯑꯣꯏ ꯅꯨꯃꯤꯠ ꯅꯤꯅꯤꯒꯤ ꯖꯔꯅꯤꯁꯦ ꯑꯩꯈꯣꯏ ꯗꯦꯠ ꯇꯨꯗꯒꯤ ꯃꯅꯤꯄꯨꯔꯗꯒꯤ ꯆꯠꯂꯦ ꯑꯗꯨꯒ ꯗꯤꯃꯥꯄꯨꯔꯗ ꯑꯍꯤꯡꯗ ꯌꯧꯖꯔꯦ ꯗꯦꯠ ꯊ꯭ꯔꯤꯒꯤ ꯑꯗꯨꯒ ꯗꯦꯠ ꯊ꯭ꯔꯤꯒꯤ ꯑꯍꯤꯡꯗꯒꯤ ꯇ꯭ꯔꯦꯟꯁꯦ ꯇꯣꯡꯉꯛꯑꯒ ꯀꯩ ꯗꯦꯜꯂꯤ ꯌꯧꯕ ꯃꯇꯝꯗ ꯗꯦꯠ ꯐꯤꯐꯀꯤ ꯑꯌꯨꯛꯇ ꯌꯧꯖꯔꯦ ꯑꯗꯨꯒ ꯌꯧꯔꯒ ꯑꯩꯈꯣꯏꯁꯦ ꯃꯌꯥꯝ ꯄꯨꯟꯅ ꯀꯦꯕ ꯑꯃ ꯀꯦꯕ ꯑꯃ ꯑꯩꯈꯣꯏꯅ ꯐꯥꯔꯒ ꯑꯦꯟ ꯑꯥꯏ ꯕꯤ ꯇꯝꯅ ꯑꯩꯈꯣꯏ ꯆꯠꯂꯦ ꯑꯗꯨꯒ ꯑꯦꯟ ꯑꯥꯏ ꯕꯤꯗꯣ ꯌꯧꯕ ꯃꯇꯝꯗ ꯃꯐꯝꯗꯨꯗ ꯂꯩꯔꯝꯕ ꯃꯑꯣꯡꯗꯨ ꯎꯕ ꯃꯇꯝꯗ ꯑꯩꯈꯣꯏꯅ ꯇ꯭ꯔꯦꯟꯗ ꯋꯥꯔꯛꯈꯤꯕꯁꯤꯡꯗꯣ ꯂꯣꯏꯅꯃꯛ ꯀꯥꯎꯈꯤ ꯃꯐꯝꯗꯨꯗ ꯂꯩꯔꯝꯕ ꯇ꯭ꯔꯦꯟꯅꯤꯁꯤꯡꯒꯤ ꯍꯣꯁꯄꯤꯇꯥꯜꯂꯤꯇꯤ ꯃꯣꯏꯅ ꯂꯩꯒꯗꯕ ꯃꯐꯝ ꯔꯨꯝꯁꯤꯡꯗꯨ ꯎꯕ ꯃꯇꯝꯗ ꯑꯩꯈꯣꯏꯁꯦ ꯑꯁꯨꯛꯀꯤ ꯃꯇꯤꯛ ꯌꯥꯝꯅꯁꯨ ꯍꯔꯥꯎꯈꯤ ꯇ꯭ꯔꯦꯟꯗ ꯋꯥꯔꯛꯈꯤꯕꯁꯤꯡꯗꯣ ꯂꯣꯏꯅꯃꯛ ꯀꯥꯎꯖꯈꯤ ꯑꯗꯨꯒ ꯑꯩꯈꯣꯏꯁꯦ ꯗꯦꯠ ꯐꯤꯐꯇ ꯌꯧꯔꯒ ꯗꯦꯠ ꯐꯤꯐꯀꯤ ꯏꯚꯤꯅꯤꯡꯁꯤꯗ ꯑꯩꯈꯣꯏꯁꯦ ꯇ꯭ꯔꯦꯟꯅꯤꯡ ꯍꯧꯕꯒꯤ ꯑꯣꯄꯟꯅꯤꯡ ꯁꯦꯔꯃꯣꯅꯤ ꯑꯃꯈꯛ ꯏꯚꯤꯅꯤꯡ ꯇꯤ ꯑꯣꯏꯅ ꯇꯧꯔꯒ ꯑꯗꯨꯃꯥꯏꯅ ꯇꯧꯖꯈꯤ ꯑꯗꯨꯏꯗꯨꯒ ꯍꯥꯏꯔꯤꯕ ꯃꯐꯝꯁꯤꯗ ꯑꯩꯈꯣꯏꯁꯦ ꯀ꯭ꯋꯥꯂꯤꯇꯤ ꯀꯟꯇ꯭ꯔꯣꯜꯗ ꯍꯦꯟꯁ ꯑꯣꯟ ꯇ꯭ꯔꯦꯟꯅꯤꯡ ꯇꯧꯖꯈꯤ ꯍꯥꯏꯔꯤꯕ ꯇ꯭ꯔꯦꯟꯅꯤꯡ ꯑꯁꯦ ꯑꯩꯈꯣꯏ ꯅꯨꯃꯤꯠ ꯍꯞꯇꯥ ꯑꯅꯤ ꯇꯧꯖꯕꯅꯤ ꯑꯩꯈꯣꯏꯒꯤ ꯆꯠꯂꯤꯕ ꯃꯤ ꯀꯨꯟꯁꯦ ꯑꯩꯈꯣꯏ ꯒ꯭ꯔꯨꯞ ꯑꯍꯨꯝ ꯊꯣꯛꯅ ꯈꯥꯏꯗꯣꯛꯆꯈꯤ ꯒ꯭ꯔꯨꯞ ꯑꯍꯨꯝ ꯊꯣꯛꯅ ꯈꯥꯏꯗꯣꯛꯑꯒ ꯍꯥꯏꯔꯤꯕ ꯃꯐꯝꯗꯨꯗ ꯄꯨꯂꯞꯅ ꯂꯦꯞ ꯃꯥꯄꯜ ꯂꯣꯝꯗ ꯑꯩꯈꯣꯏꯁꯦ ꯚꯤꯖꯤꯠ ꯇꯧꯖꯈꯤ ꯑꯗꯨꯒ ꯍꯦꯟꯁ ꯑꯣꯟ ꯇ꯭ꯔꯦꯟꯅꯤꯡ ꯍꯥꯏꯔꯤꯕ ꯂꯦꯞ ꯃꯥꯄꯜꯁꯤꯗ ꯑꯩꯈꯣꯏ ꯐꯪꯖꯈꯤ ꯍꯥꯏꯔꯤꯕ ꯃꯐꯝꯗꯨꯗ ꯇ꯭ꯔꯦꯟꯅꯤꯡ ꯇꯧꯕꯗ ꯑꯩꯅ ꯌꯥꯝꯅ ꯅꯨꯡꯉꯥꯏꯖꯈꯤꯕ ꯍꯥꯏꯕ ꯇꯥꯔꯒꯗꯤ ꯑꯔꯣꯏꯕ ꯅꯨꯃꯤꯠꯁꯤꯗ ꯑꯩꯈꯣꯏꯁꯦ ꯁ꯭ꯇꯦꯟ ꯂꯥꯏꯟ ꯀꯜꯆꯔꯒꯤ ꯃꯔꯝꯗ ꯇꯝꯖꯈꯤ ꯃꯗꯨꯒꯤ ꯑꯦꯛꯁꯄꯤꯔꯤꯌꯦꯟꯁꯁꯦ ꯑꯁꯨꯛꯀꯤ ꯃꯇꯤꯛ ꯅꯨꯡꯉꯥꯏꯖꯈꯤ ꯏꯍꯥꯟ ꯍꯥꯟꯅ ꯑꯩꯈꯣꯏꯁꯦ ꯑꯥꯈꯣꯏꯒꯤ ꯗꯤꯄꯥꯔꯠꯃꯦꯟꯗꯗꯤ ꯍꯥꯏꯔꯤꯕ ꯁꯦꯟ ꯂꯥꯏꯟ ꯀꯜꯆꯔꯒꯤꯁꯦ ꯇꯧꯕꯁꯦ ꯈꯨꯗꯣꯡꯆꯥꯕꯁꯦ ꯈꯔ ꯋꯥꯅ ꯊꯣꯛꯏ ꯔꯤꯁꯣꯔꯁ ꯋꯥꯠꯄꯅ ꯃꯔꯝ ꯑꯣꯏꯔꯒ ꯑꯩꯈꯣꯏ ꯃꯅꯤꯄꯨꯔ ꯌꯨꯅꯤꯚꯔꯁꯤꯇꯗꯤ ꯑꯗꯨꯕꯨ ꯍꯥꯏꯔꯤꯕ ꯃꯐꯝꯗꯨꯗ ꯑꯩꯈꯣꯏꯅ ꯁꯦꯟ ꯂꯥꯏꯟ ꯀꯜꯆꯔꯁꯦ ꯑꯩꯈꯣꯏꯅ ꯁꯞ ꯀꯜꯆꯔꯔꯤꯡ ꯇꯧꯕꯁꯤ ꯇꯧꯔꯛꯄ ꯃꯇꯝꯗ ꯑꯁꯨꯛꯀꯤ ꯃꯇꯤꯛ ꯂꯨꯁꯨ ꯂꯨꯏ ꯑꯗꯨꯒ ꯂꯨꯔꯤꯕ ꯄꯣꯠꯇꯣ ꯑꯩꯈꯣꯏꯅ ꯇꯧꯕ ꯃꯇꯝꯗ ꯌꯥꯝꯅ ꯅꯨꯡꯉꯥꯏꯖꯈꯤ ꯑꯗꯨꯒꯤ ꯃꯇꯨꯡꯗ ꯑꯩꯈꯣꯏꯁꯦ ꯍꯞꯇꯥ ꯑꯅꯤꯁꯦ ꯂꯩꯔꯕ ꯃꯇꯨꯡꯗ ꯑꯩꯈꯣꯏꯅ ꯃꯔꯛ ꯃꯔꯛꯇ ꯃꯣꯏꯅ ꯗꯦꯜꯂꯤ ꯗꯔꯁꯟ ꯍꯥꯏꯅ ꯄ꯭ꯔꯣꯒ꯭ꯔꯥꯝ ꯑꯃꯈꯛ ꯁꯤꯟꯕꯤꯈꯤ ꯍꯥꯏꯔꯤꯕ ꯗꯦꯜꯂꯤ ꯗꯔꯁꯟꯁꯤꯒꯤ ꯊ꯭ꯔꯨꯗꯒꯤ ꯑꯩꯈꯣꯏꯁꯦ ꯃꯐꯝ ꯃꯉꯥꯗ ꯗꯦꯜꯂꯤꯒꯤ ꯃꯐꯝ ꯃꯉꯥꯗ ꯀꯣꯏꯕ ꯐꯪꯖꯈꯤ ꯈꯔ ꯃꯐꯝ ꯃꯉꯥ ꯑꯗꯨꯗꯤ ꯑꯍꯥꯟꯕꯗ ꯑꯩꯈꯣꯏꯅ ꯀꯨꯇꯨꯞ ꯃꯤꯟꯅꯔ ꯌꯦꯡꯖꯔꯦ ꯑꯗꯨꯒꯤ ꯃꯇꯨꯡꯗ ꯂꯣꯇꯁ ꯇꯦꯝꯄꯜ ꯑꯗꯨꯒ ꯑꯗꯨꯒꯤ ꯃꯇꯨꯡꯗ ꯑꯩꯈꯣꯏꯅ ꯑꯗꯨꯒꯤ ꯃꯇꯨꯡꯗ ꯑꯩꯈꯣꯏꯅ ꯃꯐꯝ ꯑꯇꯣꯞꯄ ꯃꯐꯝ ꯈꯔ ꯈꯔ ꯑꯃꯒ ꯌꯦꯡꯖꯈꯤ ꯑꯗꯨ ꯂꯣꯏꯔꯕ ꯃꯇꯨꯡꯗ ꯑꯩꯈꯣꯏꯁꯦ ꯗꯦꯠ ꯅꯥꯏꯟꯇꯤꯟꯁꯤꯗ ꯑꯩꯈꯣꯏꯁꯦ ꯃꯣꯏꯅ ꯚꯦꯂꯤꯗꯦꯁꯟ ꯄ꯭ꯔꯣꯒ꯭ꯔꯥꯝ ꯑꯃꯈꯛ ꯁꯤꯟꯕꯤꯔꯒ ꯃꯈꯣꯏꯅ ꯑꯩꯈꯣꯏꯗ ꯁꯔꯗꯤꯐꯤꯀꯦꯠ ꯑꯃꯁꯨꯡ ꯍꯦꯟꯁ ꯑꯣꯟ ꯇ꯭ꯔꯦꯟꯅꯤꯡꯗꯣ ꯌꯥꯎꯕꯒꯤ ꯁꯔꯗꯤꯐꯤꯀꯦꯠ ꯑꯗꯣ ꯑꯩꯈꯣꯏꯗ ꯄꯤꯈꯤ ꯄꯤꯔꯕ ꯃꯇꯨꯡꯗ ꯑꯩꯈꯣꯏꯁꯦ ꯗꯦꯜꯍꯤꯗꯒꯤ ꯗꯦꯠ ꯅꯥꯏꯟꯇꯤꯟꯒꯤ ꯄꯨꯡ ꯑꯅꯤꯗꯒꯤ ꯑꯩꯈꯣꯏꯁꯦ ꯗꯤꯄꯥꯔꯠꯁ ꯇꯧꯔꯛꯑꯦ ꯑꯗꯨꯒ ꯑꯩꯈꯣꯏꯁꯦ ꯇ꯭ꯔꯦꯟ ꯑꯃꯨꯛ ꯇ꯭ꯔꯦꯟ ꯇꯣꯡꯉꯒ ꯗꯦꯜꯂꯤꯗꯒꯤ ꯗꯦꯜꯍꯤ ꯇꯨ ꯗꯤꯃꯥꯄꯨꯔꯁꯤ ꯂꯥꯛꯆꯔꯦ ꯑꯗꯨꯒ ꯅꯨꯃꯤꯠ ꯅꯤꯅꯤ ꯆꯪꯉꯕ ꯃꯇꯨꯡꯗ ꯗꯦꯜꯂꯤꯗꯒꯤ ꯗꯤꯃꯥꯄꯨꯔ ꯌꯧꯔꯕ ꯃꯇꯨꯡꯗ ꯑꯩꯈꯣꯏꯁꯦ ꯕꯁꯅ ꯑꯃꯨꯛꯀ ꯗꯤꯃꯥꯄꯨꯔ ꯇꯨ ꯏꯝꯐꯥꯜꯗ ꯇꯥꯡ ꯇ꯭ꯋꯦꯟꯇꯤꯋꯥꯟꯒꯤ ꯑꯌꯨꯛꯇ ꯌꯧꯖꯔꯦ ꯑꯗꯨꯃꯥꯏꯅ ꯇꯧꯗꯅ ꯍꯥꯏꯔꯤꯕ ꯑꯦꯟ ꯑꯥꯏ ꯕꯤꯗ ꯆꯠꯂꯨꯕꯒꯤ ꯑꯦꯛꯁꯄꯤꯔꯤꯌꯦꯟꯁꯁꯦ ꯑꯁꯨꯛꯀꯤ ꯃꯇꯤꯛꯁꯨ ꯅꯨꯡꯉꯥꯏ ꯋꯥꯁꯨ ꯋꯥꯏ ꯁꯨꯃꯥꯏꯅ ꯇꯝꯖꯒꯦ